ꯑꯩꯅ ꯁꯥꯟꯅꯕꯒꯤ ꯑꯣꯏꯅ ꯑꯅꯧꯕ ꯄꯥꯎ ꯂꯧꯅꯕꯒꯤꯗꯃꯛꯇ ꯑꯩꯅ ꯇꯤ ꯕꯤ ꯆꯦꯅꯦꯜꯁꯤꯡ ꯍꯥꯏꯕꯗꯤ ꯇꯤꯕꯤꯒꯤ ꯑꯣꯏꯕ ꯏꯁꯄꯣꯔꯠꯁꯀꯤ ꯆꯦꯅꯦꯜꯁꯤꯡ ꯑꯗꯨꯒ ꯁꯣꯁꯤꯌꯦꯜ ꯃꯦꯗꯤꯌꯥꯗ ꯑꯣꯏꯕ ꯏꯁꯄꯣꯔꯠꯁꯀꯤ ꯒ꯭ꯔꯨꯞ ꯑꯣꯏꯒꯦꯔꯥ ꯄꯦꯖ ꯑꯣꯏꯒꯦꯔꯥ ꯑꯗꯨꯁꯤꯡ ꯑꯩꯅ ꯐꯣꯂꯣ ꯇꯧꯕ ꯅꯠꯇ꯭ꯔꯒꯅ ꯈꯕꯔꯗꯁꯨ ꯏꯁꯄꯣꯔꯠꯁꯀꯤ ꯄꯦꯄꯔꯁꯤꯡꯒꯤ ꯃꯇꯥꯡꯗ ꯑꯩꯅ ꯌꯥꯝ ꯐꯖꯅ ꯀꯨꯞꯅ ꯌꯦꯡꯕ ꯑꯗꯨꯒ ꯔꯦꯗꯤꯑꯣꯗꯁꯨ ꯑꯩꯅ ꯏꯁꯄꯣꯔꯠꯁꯀꯤ ꯃꯇꯥꯡ ꯑꯣꯏꯔꯛꯄ ꯃꯇꯝꯗ ꯑꯩꯅ ꯑꯗꯨꯛꯀꯤ ꯃꯇꯤꯛ ꯐꯖꯅ ꯇꯥꯕ ꯑꯗꯨꯒ ꯂꯣꯀꯦꯜ ꯀ꯭ꯂꯞ ꯍꯥꯏꯕꯗꯤ ꯂꯩꯔꯤꯕ ꯂꯩꯀꯥꯏꯗꯨꯒꯤ ꯀ꯭ꯂꯞꯇꯨꯗ ꯁꯥꯟꯅꯕꯒꯤ ꯃꯇꯥꯡꯗ ꯑꯣꯏꯔꯒꯁꯨ ꯀ꯭ꯂꯞꯇ ꯍꯥꯟꯅ ꯐꯖꯅ ꯈꯪꯍꯜꯂꯛꯑꯕ ꯃꯇꯨꯡꯗ ꯑꯣꯔꯒꯅꯥꯏꯖꯦꯁꯟ ꯑꯃꯅ ꯑꯣꯏꯔꯒꯁꯨ ꯐꯖꯅ ꯈꯪꯍꯜꯂꯛꯄ ꯃꯇꯨꯡꯗ ꯀ꯭ꯂꯞꯇꯒꯤ ꯑꯣꯏꯕ ꯑꯩꯅ ꯏꯁꯄꯣꯔꯠꯁꯀꯤ ꯄꯥꯎ ꯂꯧꯕ ꯑꯗꯨ ꯅꯠꯇ꯭ꯔꯒꯁꯨ ꯏꯁꯄꯣꯔꯠꯁꯀꯤ ꯑꯣꯏꯕ ꯒ꯭ꯔꯨꯞ ꯍꯥꯏꯕꯗꯤ ꯐꯦꯁꯕꯨꯛꯇ ꯑꯣꯏꯔꯒꯁꯨ ꯏꯁꯄꯣꯔꯠꯁꯀꯤ ꯑꯣꯏꯕ ꯄꯦꯖꯀꯨꯝꯕ ꯑꯗꯨꯒ ꯏꯁꯄꯣꯔꯠꯁꯀꯤ ꯑꯣꯏꯕ ꯏꯁꯄꯣꯔꯠꯁ ꯄ꯭ꯂꯦꯌꯔ ꯉꯥꯛꯇꯒꯤ ꯑꯣꯏꯕ ꯋꯥꯆꯦꯞ ꯒ꯭ꯔꯨꯞꯀꯨꯝꯕ ꯑꯗꯨꯒꯨꯝꯕ ꯑꯩꯅ ꯒ꯭ꯔꯨꯞꯇꯨꯗ ꯌꯥꯎꯔꯒ ꯒ꯭ꯔꯨꯞꯇꯨꯗꯒꯤ ꯑꯣꯏꯕ ꯏꯁꯄꯣꯔꯠꯁꯀꯤ ꯑꯅꯧꯕ ꯑꯞꯗꯦꯠ ꯂꯥꯛꯄ ꯄꯥꯎꯁꯤꯡ ꯑꯩꯅ ꯂꯧꯔꯒ ꯏꯁꯄꯣꯔꯠꯁꯀꯤ ꯑꯣꯏꯕ ꯃꯇꯥꯡꯗ ꯄꯥꯎꯁꯦ ꯁꯨꯃꯥꯏꯅ ꯈꯪꯅꯕ ꯌꯥꯝ ꯐꯖꯅ ꯑꯩꯅ ꯀꯟꯅ ꯍꯣꯠꯅꯩ ꯑꯗꯨꯒ ꯑꯩꯅ ꯄꯥꯝꯖꯕ ꯑꯩꯅ ꯇꯧꯅꯤꯡꯕ ꯁꯥꯟꯅꯕ ꯍꯥꯏꯔꯒꯗꯤ ꯇꯥꯏꯀꯨꯟꯗꯣ ꯁꯥꯟꯅꯕꯁꯦ ꯑꯩꯅ ꯑꯗꯨꯛꯀꯤ ꯃꯇꯤꯛ ꯌꯥꯝ ꯄꯥꯝꯖꯩꯌꯦ ꯑꯩꯅ ꯄꯤꯛꯏꯉꯩꯗꯒꯤ ꯌꯥꯝ ꯄꯥꯝꯅ ꯌꯥꯝ ꯁꯥꯟꯅꯖꯔꯛꯄꯅꯦ ꯇꯥꯏꯀꯨꯟꯗꯣ ꯁꯥꯟꯅꯕꯁꯦ ꯑꯩꯒꯤ ꯁꯦꯅꯤꯌꯔ ꯑꯣꯏꯒꯦꯔꯥ ꯖꯨꯅꯤꯌꯔ ꯑꯣꯏꯒꯦꯔꯥ ꯀꯣꯆ ꯑꯗꯨꯒ ꯑꯗꯨꯒꯨꯝꯕꯗꯣ ꯌꯥꯝ ꯗꯤꯁꯤꯄ꯭ꯂꯤꯟ ꯂꯩꯅ ꯑꯃꯅ ꯑꯃꯗ ꯑꯟꯗꯔꯁꯇꯦꯟ ꯇꯧꯅ ꯗꯤꯁꯤꯄ꯭ꯂꯤꯟ ꯂꯩꯅ ꯌꯥꯝ ꯔꯦꯁꯄꯦꯛ ꯑꯣꯏꯅ ꯁꯥꯟꯅꯩꯌꯦ ꯔꯦꯁꯄꯦꯛ ꯌꯥꯎꯗꯕ ꯃꯁꯥꯟꯅ ꯍꯥꯏꯕꯗꯨꯗꯤ ꯑꯣꯏꯗꯦ ꯌꯥꯝ ꯔꯦꯁꯄꯦꯛ ꯂꯩꯅ ꯐꯖꯅ ꯁꯥꯟꯅꯩ ꯑꯗꯨꯒ ꯇꯥꯏꯀꯨꯟꯗꯣꯁꯦ ꯁꯥꯟꯅꯕ ꯃꯇꯝꯗ ꯑꯩꯒꯤ ꯏꯁꯥꯒꯤ ꯑꯣꯏꯕ ꯑꯩ ꯑꯩꯅ ꯏꯁꯥꯒꯤ ꯁꯥꯖꯦꯜ ꯑꯣꯏꯅ ꯁꯥꯖꯦꯜ ꯑꯗꯨꯝ ꯇꯧꯔꯒ ꯊꯝꯕ ꯑꯗꯨꯒ ꯑꯦꯛꯁꯔꯁꯥꯏꯁ ꯑꯣꯏꯅ ꯑꯗꯨꯝ ꯁꯥꯟꯅꯕ ꯑꯗꯨꯒ ꯑꯩꯒꯤ ꯑꯣꯏꯕ ꯏꯁꯥꯒꯤ ꯄ꯭ꯔꯣꯇꯦꯛꯁꯟ ꯑꯣꯏꯅꯕꯒꯤꯗꯃꯛꯇ ꯑꯩꯅ ꯑꯗꯨꯛꯀꯤ ꯃꯇꯤꯛ ꯌꯥꯝ ꯄꯥꯝꯅ ꯁꯥꯟꯅꯕꯅꯦ ꯑꯗꯨꯒ ꯍꯧꯖꯤꯛ ꯃꯇꯝꯗꯗꯤ ꯁꯥꯟꯅꯕꯁꯦ ꯃꯤ ꯂꯣꯏꯅꯁꯨ ꯁꯥꯟꯅꯅꯔꯦ ꯑꯗꯨꯅ ꯇꯥꯏꯀꯨꯟꯗꯣꯁꯦ ꯑꯩꯅ ꯌꯥꯝ ꯄꯥꯝꯅ ꯁꯥꯟꯅꯩ